ꯑꯗꯨ ꯅꯠꯇꯕꯤꯗ ꯒ꯭ꯔꯤꯟ ꯕꯦꯛꯀꯨꯝꯕ ꯁꯤꯖꯤꯟꯅꯗꯕꯤꯗ ꯑꯗꯨꯝ ꯏꯆꯝ ꯆꯝꯅ ꯏꯔꯥꯏ ꯂꯥꯏꯅ ꯌꯨꯝꯗ ꯂꯩꯕ ꯏꯐꯪꯗ ꯐꯪꯕ ꯄꯩꯁꯥ ꯏꯊꯥ ꯊꯥꯗꯗꯕꯤꯗ ꯁꯦꯝꯒꯦ ꯍꯥꯏꯔꯒꯁꯨ ꯑꯗꯨꯝ ꯌꯥꯔꯦ ꯑꯩꯈꯣꯏꯅ ꯂꯩꯖꯔꯤꯕ ꯒꯝꯂꯥꯒꯤ ꯅꯠꯇ꯭ꯔꯒꯅ ꯊꯔꯃꯣꯀꯣꯜ ꯕꯣꯛꯁꯀꯨꯝꯕ ꯅꯠꯇ꯭ꯔꯒꯅ ꯊꯥꯏꯅ ꯑꯩꯈꯣꯏꯅ

ꯑꯗꯨꯒꯤꯁꯨ ꯃꯊꯛꯇ ꯑꯩꯈꯣꯏꯅ ꯉꯁꯥꯏꯒꯤ ꯂꯣꯛꯇꯥꯛꯇꯒꯤ ꯀꯣꯈꯠꯂꯛꯄ ꯐꯨꯝꯗꯤꯒꯨꯝꯕꯅ ꯁꯥꯔꯛꯄ ꯍꯥꯔ ꯑꯗꯨ ꯅꯠꯇ꯭ꯔꯒꯁꯨ ꯑꯗꯨꯝ ꯍꯛꯆꯥꯡ ꯁꯣꯛꯇꯕ ꯑꯣꯔꯒꯥꯅꯤꯛ ꯑꯣꯏꯕ ꯏꯐꯪꯗ ꯐꯪꯕ ꯍꯥꯔꯒꯨꯝꯕꯗꯣ ꯑꯗꯨꯝ ꯁꯤꯖꯤꯟꯅꯔꯒ ꯑꯩꯈꯣꯏꯅ ꯌꯥꯝꯅ ꯂꯥꯏꯅ ꯐꯖꯕ ꯃꯑꯣꯡ ꯑꯗꯒꯤ ꯆꯥꯕꯁꯨ ꯌꯥꯕꯗ ꯁꯨꯃꯥꯏꯅ ꯑꯩꯈꯣꯏꯅ ꯌꯨꯝꯊꯛꯇ ꯍꯩꯀꯣꯜ ꯂꯩꯀꯣꯜ ꯁꯦꯝꯕ ꯌꯥꯏ